ꯍꯜꯂꯣ ꯀꯩꯅꯥꯒꯤ ꯁꯦꯠꯄꯒꯤ ꯐꯤꯔꯣꯜꯁꯤ ꯃꯃꯜ ꯀꯌꯥ ꯂꯩꯒꯦ ꯑꯌꯨꯛꯀꯤꯅ ꯀꯌꯥ ꯂꯩ ꯅꯨꯡꯗꯥꯡꯒꯤꯅ ꯀꯌꯥ ꯂꯩ ꯀ꯭ꯋꯥꯂꯤꯇꯤ ꯀ꯭ꯋꯥꯂꯤꯇꯤ ꯍꯟꯊꯕꯅ ꯀꯌꯥ ꯂꯩꯒꯦ ꯀ꯭ꯋꯥꯂꯤꯇꯤ ꯈꯔ ꯂꯤꯡꯕ ꯐꯖꯕ ꯑꯅꯥꯟꯕ ꯑꯗꯨꯒꯨꯝꯕ ꯃꯈꯜ ꯃꯈꯜꯒꯤ ꯂꯩꯔꯝꯅꯤꯗꯅ ꯑꯗꯨ ꯀꯌꯥ ꯀꯌꯥ ꯂꯩꯒꯦ ꯃꯃꯜ ꯑꯣ ꯑꯣ ꯑꯗꯨꯗꯤ ꯗꯤꯁꯀꯥꯎꯟꯅ ꯂꯩꯇ꯭ꯔꯕ ꯄꯤꯔꯤꯕ꯭ꯔꯥ ꯑꯗꯨꯗꯤ ꯃꯃꯜ ꯑꯇꯥꯡꯕꯅ ꯁꯦꯠꯄꯗꯁꯨ ꯐꯖꯗꯧ ꯃꯥꯜꯂꯤꯅꯦ ꯑꯗꯨ ꯃꯃꯜ ꯑꯇꯥꯡꯕ ꯐꯖꯕꯗꯨ ꯁꯦꯠꯄꯗꯨꯅ ꯐꯖꯗꯧꯕ ꯃꯥꯜꯂꯤ ꯂꯨꯍꯣꯡꯕꯒꯤ ꯀꯩꯅꯥꯅ ꯈꯟꯕ ꯌꯥꯕ ꯑꯣꯏꯔꯒꯗꯤ ꯄꯨꯔꯛꯄ ꯌꯥ ꯄꯨꯕꯤꯔꯛꯂꯒꯦ ꯑꯗꯨꯒ ꯈꯟꯖꯍꯜꯂꯒꯦ ꯃꯁꯥꯒꯤ ꯑꯄꯥꯝꯕꯗꯣꯀꯣ ꯏꯁꯥꯒꯤ ꯑꯄꯥꯝꯕꯅ ꯈꯜꯍꯟꯕꯅ ꯑꯗꯨꯒ ꯁꯦꯠꯆꯔꯒ ꯃꯥꯏ ꯋꯥꯈꯜ ꯅꯨꯡꯉꯥꯏꯍꯟꯕꯅ ꯐꯩꯗꯅ ꯍꯧꯖꯤꯛ ꯑꯩꯈꯣꯏ ꯃꯊꯪ ꯃꯊꯪ ꯍꯣꯡꯒꯗꯕ ꯂꯩꯌꯦ ꯑꯩꯈꯣꯏ ꯂꯩꯀꯥꯏꯗ ꯑꯗꯨ ꯑꯩꯈꯣꯏ ꯑꯍꯨꯝ ꯃꯔꯤ ꯂꯥꯛꯑꯒ ꯂꯣꯏꯔꯦꯗ ꯃꯉꯣꯟꯗ ꯄꯛꯆꯒꯗꯕ ꯐꯖꯒꯗꯕ ꯃꯁꯅꯁꯨ ꯄꯥꯝꯖꯒꯗꯕ ꯈꯟꯅꯕ ꯑꯗꯨ ꯈꯟꯅꯕꯒꯤ ꯂꯨꯍꯣꯡꯕ ꯃꯌꯥꯝ ꯂꯩꯔꯦ ꯃꯌꯥꯝ ꯂꯧꯅꯅꯉꯥꯏꯒꯤ ꯍꯣꯏ ꯌꯦꯡꯉꯁꯤ ꯑꯗꯨꯝ ꯑꯩꯈꯣꯏꯁꯦ ꯑꯗꯨꯝ ꯇꯨꯡ ꯀꯣꯏꯅ ꯍꯌꯦꯡ ꯐꯥꯎ ꯁꯥꯡꯅ ꯂꯥꯛꯅꯕꯒꯤ ꯑꯗꯨꯝ ꯍꯣꯡꯕ ꯈꯨꯗꯤꯡꯒꯤ ꯂꯧꯕ ꯂꯥꯛꯅꯕꯒꯤ ꯎꯝ ꯀꯩꯅꯥ ꯃꯁꯥ ꯄꯨꯔꯛꯑꯒ ꯑꯩꯈꯣꯏ ꯃꯌꯥꯝꯅꯁꯨ ꯄꯥꯝꯕ ꯃꯥꯅꯁꯨ ꯄꯥꯝꯕ ꯃꯉꯣꯟꯗꯁꯨ ꯄꯥꯛꯆꯒꯗꯧꯕ ꯃꯁꯛ ꯃꯆꯨ ꯁꯦꯠꯄꯗ ꯑꯗꯨꯝ ꯃꯤꯌꯥꯝꯅ ꯍꯦꯛ ꯌꯦꯡꯁꯤꯟꯕꯗ ꯁꯤꯗꯤ ꯐꯖꯩꯅꯦꯍꯦꯒ ꯍꯥꯏꯕ ꯑꯗꯨꯒꯨꯝꯕ ꯑꯗꯨꯝ ꯈꯜꯂꯒ ꯂꯣꯏꯔꯦꯗ ꯈꯟꯅꯃꯤꯟꯅꯁꯦ ꯑꯗꯨꯝ ꯂꯥꯛꯑꯒꯦ ꯑꯩꯈꯣꯏꯁꯨ ꯑꯣ ꯀ꯭ꯋꯥꯂꯤꯇꯤ ꯐꯥꯔꯁ ꯀ꯭ꯋꯥꯂꯤꯇꯤꯗꯣ ꯐꯥꯔꯁ ꯀ꯭ꯋꯥꯂꯤꯇꯤꯗꯣ ꯑꯣꯏꯅ ꯊꯝꯕꯤꯔꯝꯃꯣ ꯈꯔ ꯀꯂꯦꯛꯁꯟ ꯃꯆꯨ ꯈꯔ ꯀꯂꯦꯛꯁꯟ ꯇꯧꯔꯒ ꯐꯥꯔꯁ ꯀ꯭ꯋꯥꯂꯤꯇꯤꯗꯒꯤ ꯑꯣꯏꯅ ꯂꯧꯖꯔꯒꯦ ꯑꯗꯨꯝ ꯐꯣꯟ ꯅꯝꯕꯔꯁꯤꯗ ꯄꯥꯎ ꯐꯥꯎꯖꯔꯛꯑꯒꯦ ꯍꯣ ꯍꯣ ꯍꯣꯏ ꯍꯣꯏ ꯄꯥꯎ ꯐꯥꯎꯖꯔꯛꯑꯒꯦ ꯊꯝꯃꯦ ꯊꯝꯃꯦ